ꯑꯩꯒꯤ ꯈ꯭ꯋꯥꯏꯗꯒꯤ ꯆꯥꯎꯊꯣꯛ ꯆꯅꯤꯡꯉꯥꯏ ꯑꯣꯏꯕ ꯍꯥꯏꯔꯒꯗꯤ ꯑꯩꯅ ꯀ꯭ꯂꯥꯁ ꯅꯥꯏꯟ ꯇꯝꯂꯤꯉꯩ ꯃꯇꯝꯗ ꯁ꯭ꯀꯨꯜꯗꯨꯗ ꯑꯩꯁꯦ ꯏꯅꯧ ꯅꯧꯅ ꯆꯪꯉꯦ ꯑꯗꯨꯒꯤ ꯃꯇꯨꯡꯗ ꯁ꯭ꯀꯨꯜ ꯑꯗꯨꯗꯒꯤ ꯐꯥꯏꯅꯦꯜ ꯑꯦꯛꯖꯥꯝ ꯂꯣꯏꯔꯕ ꯃꯇꯨꯡꯗ ꯑꯗꯨꯒꯤ ꯀ꯭ꯂꯥꯁ ꯅꯥꯏꯟ ꯑꯗꯨꯒꯤ ꯑꯣꯏꯕ ꯁ꯭ꯀꯨꯜ ꯑꯗꯨꯒꯤ ꯐꯪꯁꯟ ꯇꯧꯔꯦ ꯐꯪꯁꯟ ꯃꯇꯝ ꯑꯗꯨꯗ ꯁ꯭ꯀꯨꯜ ꯑꯗꯨꯒꯤ ꯀ꯭ꯂꯥꯁ ꯅꯥꯏꯟꯒꯤ ꯑꯣꯏꯕ ꯈ꯭ꯋꯥꯏꯗꯒꯤ ꯕꯦꯁꯠ ꯏꯁꯇꯨꯗꯦꯟ ꯑꯦꯋꯥꯔꯗ ꯍꯥꯏꯅ ꯄꯤꯈꯤꯕꯗꯣ ꯑꯩꯉꯣꯟꯗ ꯑꯗꯨꯒꯤ ꯏꯁꯇꯨꯗꯦꯟ ꯑꯗꯨꯒꯤ ꯀ꯭ꯂꯥꯁꯇꯨꯒꯤ ꯀ꯭ꯂꯥꯁ ꯅꯥꯏꯟꯒꯤ ꯕꯦꯁꯠ ꯏꯁꯇꯨꯗꯦꯟ ꯑꯦꯋꯥꯔꯗ ꯐꯪꯈꯤꯕ ꯑꯗꯨ ꯑꯩꯒꯤ ꯈ꯭ꯋꯥꯏꯗꯒꯤ ꯄ꯭ꯔꯥꯎꯗꯦꯁ ꯑꯣꯏꯕ ꯃꯣꯃꯦꯟ ꯍꯥꯏꯕꯗꯤ ꯑꯩꯅ ꯌꯥꯝ ꯆꯥꯎꯊꯣꯛꯆꯅꯤꯡꯉꯥꯏ ꯑꯣꯏꯈꯤꯕ ꯍꯥꯏꯕꯗꯤ ꯁ꯭ꯀꯨꯜꯗꯨꯗ ꯀ꯭ꯂꯥꯁ ꯅꯥꯏꯟ ꯑꯗꯨꯗ ꯑꯩ ꯑꯃꯨꯛꯇꯪ ꯐꯪꯈꯤꯕ ꯑꯃꯨꯛ ꯁ꯭ꯀꯨꯜ ꯑꯗꯨꯗ ꯑꯃꯨꯛꯐꯥꯎ ꯐꯪꯈꯤꯗ꯭ꯔꯤꯕ ꯑꯗꯨꯕꯨ ꯀ꯭ꯂꯥꯁ ꯅꯥꯏꯟ ꯇꯝꯃꯛꯄ ꯃꯇꯝꯗ ꯑꯩꯅ ꯕꯦꯁꯠ ꯏꯁꯇꯨꯗꯦꯟ ꯑꯦꯋꯥꯔꯗ ꯍꯥꯏꯅ ꯂꯧꯈꯤꯕꯁꯦ ꯑꯩꯒꯤ ꯈ꯭ꯋꯥꯏꯗꯒꯤ ꯆꯥꯎꯊꯣꯛꯆꯅꯤꯡꯉꯥꯏ ꯃꯥꯏ ꯄꯥꯛꯄ ꯑꯦꯆꯤꯞꯃꯦꯟ ꯑꯃ ꯑꯣꯏꯈꯤ